ꯑꯥꯎ ꯍꯂꯣ ꯑ ꯇꯥꯕꯤꯕ꯭ꯔꯥ ꯑ ꯍꯣꯏ ꯍꯣꯏ ꯍꯣꯏ ꯑꯗꯨ ꯍꯣꯏ ꯑꯩ ꯄꯣꯠ ꯆꯩ ꯈꯔ ꯂꯧꯅꯤꯉꯥꯏ ꯂꯩꯕꯀꯣ ꯑ ꯑꯗꯨꯒꯤꯗꯃꯛ ꯅꯉꯣꯟꯗ ꯑ ꯀꯔꯤ ꯀꯔꯤ ꯑ ꯅꯉꯣꯟꯗ ꯀꯔꯤ ꯀꯔꯤ ꯐꯪꯕ꯭ꯔꯥ ꯅꯪꯒꯤ ꯗꯨꯀꯥꯟꯗꯨꯗ ꯍꯧꯖꯤꯛ ꯍꯧꯖꯤꯛ ꯑꯣ ꯑꯣ ꯍꯣꯏ ꯁꯤ ꯗꯦꯂꯤ ꯌꯨꯁꯒꯨꯝꯕ ꯍꯣꯏ ꯀꯣꯁꯃꯦꯇꯤꯛ ꯀꯣꯁꯃꯦꯇꯤꯛꯒꯨꯝꯕꯩꯁꯨ ꯊꯝꯕ꯭ꯔꯥ ꯅꯣꯏꯒꯤ ꯗꯨꯀꯥꯟꯗꯨꯗ ꯑ ꯍꯣꯏ ꯑꯩꯈꯣꯏ ꯑꯣ ꯑꯣ ꯑꯣ ꯑꯣ ꯑꯗꯨꯗꯤ ꯌꯥꯝ ꯐꯔꯦ ꯌꯥꯝ ꯐꯔꯦ ꯍꯣꯏ ꯍꯣꯏ ꯀꯣꯁꯃꯦꯇꯤꯛꯒꯨꯝꯕ ꯁꯤꯖꯤꯟꯅꯒꯦ ꯇꯧꯕ ꯑꯗꯨꯝ ꯍꯧꯖꯤꯛꯇꯤ ꯃꯦꯀꯞ ꯇꯧꯔ ꯑꯗꯨꯝ ꯀꯣꯏꯕ ꯆꯠꯊꯣꯛꯀꯦ ꯇꯧꯕ ꯎꯝ ꯍꯣꯏ ꯍꯣꯏ ꯑꯗꯨꯗꯤ ꯃꯣꯏꯒꯤ ꯑ ꯍꯣꯏ ꯑꯗꯨ ꯄ꯭ꯔꯥꯏꯖꯇꯤ ꯌꯥꯝ ꯇꯥꯡꯕ꯭ꯔꯥ ꯑꯗꯨ ꯅꯠꯇ꯭ꯔꯗꯤ ꯌꯥꯝ ꯔꯤꯖꯅꯦꯕꯜ ꯔꯤꯖꯅꯦꯕꯜ ꯑꯣꯏꯕ꯭ꯔꯥ ꯅꯣꯏꯒꯤ ꯄ꯭ꯔꯥꯏꯖꯇꯨꯗꯤ ꯀꯔꯝ ꯇꯧꯕ꯭ꯔꯥ ꯍꯣꯏ ꯍꯣꯏ ꯑꯣꯀꯦ ꯑꯣꯀꯦ ꯎꯝ ꯍꯣꯏ ꯍꯣꯏ ꯍꯧꯖꯤꯛ ꯍꯧꯖꯤꯛꯇꯤ ꯁꯃꯔ ꯂꯥꯛꯄꯅꯤꯅꯀꯣ ꯑꯗꯨꯒꯤꯗꯃꯛ ꯑꯩꯒꯤ ꯁꯟꯏꯁꯀ꯭ꯔꯤꯟ ꯑꯃ ꯁꯤꯖꯤꯟꯅꯒꯦ ꯇꯧꯕ ꯑꯗꯨ ꯅꯣꯏꯅ ꯔꯤꯀꯣꯃꯦꯟ ꯄꯤꯕꯁꯦ ꯀꯔꯤ ꯁꯟꯁꯀ꯭ꯔꯤꯟ ꯀꯔꯤ ꯇꯨ ꯁꯤ ꯔꯤꯀꯣꯃꯦꯟ ꯄꯤꯕ ꯌꯥꯕ꯭ꯔꯥ ꯍꯣꯏ ꯍꯣꯏ ꯍꯣꯏ ꯑꯩ ꯑꯦꯁ ꯄꯤ ꯑꯦꯐ ꯈꯔ ꯈꯔ ꯐꯕꯗꯨ ꯂꯧꯒꯦ ꯇꯧꯕ ꯁꯤꯇꯤ ꯁꯤꯇꯤꯒꯤꯗꯨꯀꯣ ꯁꯤꯇꯤ ꯄ꯭ꯂꯥꯁꯇꯣ ꯑꯦꯁ ꯄꯤ ꯑꯦꯐꯀꯤꯗꯨ ꯍꯣꯏ ꯑꯣ ꯑꯣ ꯍꯣꯏ ꯍꯣꯏ ꯑꯗꯨꯒꯨꯝꯕ ꯍꯣꯏ ꯌꯥꯎꯔꯒ ꯑꯗꯨꯒꯨꯝꯕ ꯂꯧꯔꯒꯦ ꯎꯝ ꯑꯗꯨꯗꯤ ꯄ꯭ꯔꯦꯁ ꯔꯦꯟꯁꯁꯤꯗꯤ ꯀꯌꯥ ꯀꯌꯥꯅ ꯂꯩꯕ꯭ꯔꯥ ꯑꯦꯁ ꯄꯤ ꯑꯦꯐ ꯐꯤꯐꯇꯤ ꯐꯤꯐꯇꯤꯒꯤꯗꯣ ꯀꯣ ꯑꯣ ꯑꯣ ꯑꯣ ꯑꯣ ꯇꯨ ꯐꯤꯞꯇꯤꯒꯤꯁꯨꯀꯣ ꯍꯣꯏ ꯍꯣꯏ ꯍꯣꯏ ꯑꯗꯨꯒꯨꯝꯕ ꯂꯧꯔꯕ ꯃꯇꯝꯗ ꯑꯗꯨꯝ ꯆꯥꯎ ꯆꯥꯎꯗꯅ ꯑꯆꯧꯕꯗꯨꯅ ꯂꯧꯔꯒꯦ ꯑꯗꯨꯗꯤ ꯎꯝ ꯎꯝ ꯍꯣꯏ ꯍꯣꯏ ꯍꯌꯦꯡ ꯂꯥꯀꯑꯒ ꯂꯧꯒꯦ ꯍꯣꯏ ꯍꯣꯏ ꯑꯗꯨꯁꯨ ꯑ ꯍꯣꯏ ꯑꯗꯨꯒ ꯆꯦꯡꯒꯨꯝꯕꯁꯨ ꯊꯝꯅꯤꯀꯣ ꯅꯪꯒꯤ ꯗꯨꯀꯥꯟꯗꯨꯗꯀꯣ ꯂꯣꯏꯅ ꯑꯧ ꯑꯧ ꯃꯜꯇꯤ ꯒ꯭ꯔꯣꯁꯔꯤ ꯑꯣꯏꯕꯅꯤꯅ ꯑ ꯑꯗꯨꯒꯗꯤ ꯁꯨꯄꯔ ꯑꯣ ꯑꯗꯨ ꯍꯧꯖꯤꯛ ꯑ ꯀꯤꯂꯣꯗ ꯐꯣꯔꯇꯤ ꯑꯥ

ꯑꯣ ꯑꯣ ꯑꯣꯔꯒꯥꯅꯤꯛꯒꯨꯝꯕꯁꯨ ꯌꯥꯎꯕ꯭ꯔꯥ ꯑꯣꯔꯒꯥꯅꯤꯛ ꯕꯤꯖꯤꯇꯦꯕꯜꯁ ꯒꯥꯔꯗꯤꯡꯒꯨꯝꯕꯅꯤ ꯑꯣ ꯑꯣ ꯍꯣꯏ ꯍꯣꯏ ꯑꯣ ꯍꯣꯏ ꯑꯗꯨ ꯑꯩ ꯍꯣꯏ ꯑꯩꯅ ꯇꯣꯏꯅ ꯆꯥꯕꯗꯨꯗꯤ ꯁꯤ ꯑꯥꯂꯨ ꯑꯥꯂꯨꯗꯨ ꯌꯥꯝ ꯄꯥꯝꯕꯀꯣ ꯑꯥꯂꯨ ꯔꯦꯠ ꯔꯦꯠꯀꯂꯔ ꯑꯣꯏꯕꯗꯨ ꯎꯝ ꯑ ꯍꯣꯏ ꯍꯣꯏ ꯑꯗꯨ ꯎꯝ ꯎꯝ ꯍꯣꯏ ꯑꯗꯨꯗꯤ ꯌꯥꯝ ꯐꯔꯦꯅꯦ ꯑꯗꯨ ꯕꯦꯂꯦꯟꯗ꯭ꯔꯤꯁꯨ ꯐꯪꯒꯅꯤꯀꯣ ꯕꯦꯂꯦꯟꯗ꯭ꯔꯤ ꯂꯦꯗꯤꯁ ꯐꯤꯡꯒꯔꯁꯨ ꯑꯣ ꯍꯣ ꯍꯣꯏ ꯎꯝ ꯑꯗꯨ ꯃꯥꯗꯤ ꯀꯤꯂꯣꯗ ꯀꯌꯥ ꯄꯤꯕ꯭ꯔꯥ ꯐꯤꯞꯇꯤ ꯀꯣ ꯍꯣꯏ ꯍꯣꯏ ꯌꯥꯔꯦ ꯑꯗꯨꯒ ꯑꯂꯨꯗꯨꯗꯤ ꯑꯣ ꯑꯣ ꯑꯣ ꯍꯣꯏ ꯍꯣꯏ ꯑꯗꯨꯒꯨꯝꯕ ꯂꯧꯒꯦ ꯈꯟꯕ ꯍꯣꯏ ꯑꯗꯨꯗꯤ ꯑꯗꯨ ꯐꯨꯔꯤꯠꯀꯨꯝꯕ ꯑꯗꯨꯒꯨꯝꯕꯁꯨ ꯌꯣꯟꯕ꯭ꯔ ꯅꯣꯏꯒꯤꯗꯤ ꯃꯥꯜꯇꯤ ꯌꯥꯝ ꯃꯥꯜꯇꯤ ꯑꯣꯏꯕꯅꯤꯅ ꯑꯥ ꯑꯟꯗꯔꯒꯥꯔꯃꯦꯟꯒꯨꯝꯕ ꯈꯔꯀꯣ ꯑꯥ ꯑꯥ ꯍꯣꯏ ꯍꯣꯏ ꯑꯥ ꯑꯣꯀꯦ ꯑꯣꯀꯦ ꯍꯣꯏ ꯁꯣꯛꯁꯀꯨꯝꯕꯁꯨ ꯍꯣꯏ ꯑꯗꯨꯒꯨꯝꯕꯁꯨ ꯗꯔꯀꯥꯔ ꯑꯣꯏꯕꯅꯦ ꯑꯗꯨꯒꯨꯝꯕꯁꯨ ꯂꯧꯒꯦ ꯇꯧꯕ ꯎꯝ ꯑꯗꯨ ꯁꯤ ꯅꯣꯏꯒꯤ ꯕꯤꯖꯤꯅꯦꯁꯁꯦ ꯑꯗꯨꯝ ꯑꯗꯨ ꯍꯧꯖꯤꯛ ꯍꯧꯖꯤꯛꯇꯤ ꯑꯗꯨꯝ ꯌꯥꯔꯦꯀꯣ ꯑꯗꯨꯝ ꯄ꯭ꯔꯣꯒꯦꯁꯤꯡ ꯑꯣꯏꯕꯅꯤꯀꯣ ꯕꯤꯖꯤꯅꯦꯁꯇꯤ ꯑ ꯐꯔꯦ ꯐꯔꯦ ꯑꯗꯨꯗꯤ ꯑꯗꯨꯗꯤ ꯌꯥꯝ ꯐꯔꯦ ꯑꯗꯨ ꯑꯗꯨ ꯃꯤꯅ ꯈ꯭ꯋꯥꯏꯗꯒꯤ ꯗꯤꯃꯥꯟ ꯑꯣꯏꯕꯗꯨ ꯀꯔꯤꯒꯤ ꯄꯣꯠꯇꯨꯅ ꯗꯤꯃꯥꯟ ꯑꯣꯏꯕ꯭ꯔꯥ ꯎꯝ ꯑ ꯑ ꯑ ꯑ ꯎꯝ ꯑꯣꯀꯦ ꯍꯣꯏ ꯍꯣꯏ ꯑꯗꯨꯗꯤ ꯍꯣꯏ ꯌꯥꯝ ꯐꯔꯦ ꯌꯥꯝ ꯐꯔꯦ ꯑꯗꯨꯗꯤ ꯑꯗꯨ ꯅꯣꯏ ꯑꯗꯨ ꯗꯨꯀꯥꯟꯗ ꯐꯝꯕ ꯃꯤ ꯀꯌꯥ ꯂꯩꯕ꯭ꯔꯥ ꯅꯣꯏꯒꯤ ꯗꯨꯀꯥꯟꯗ ꯂꯩꯕꯁꯤꯕꯣ ꯅꯊꯟ ꯂꯩꯕ꯭ꯔꯥ ꯑꯗꯨ ꯃꯤ ꯑꯇꯩꯁꯤꯡꯁꯨ ꯂꯩꯕ꯭ꯔꯥ ꯑꯣ ꯑ ꯍꯣꯏ ꯑꯗꯨꯗꯤ ꯅꯣꯏꯒꯤ ꯗꯨꯀꯥꯟꯁꯤ ꯌꯥꯝ ꯆꯥꯎꯕ ꯃꯥꯜꯂꯦꯅꯦ ꯑ ꯍ ꯑ ꯑ ꯍꯣꯏ ꯍꯣꯏ ꯑꯗꯨꯗꯤ ꯑꯗꯨꯗꯤ ꯐꯔꯦ ꯐꯔꯦ ꯎꯝ ꯑꯗꯨꯗꯤ ꯃꯟꯂꯤ ꯃꯟꯂꯤ ꯑꯦꯕꯔꯦꯖꯇꯤ ꯀꯌꯥꯝ ꯀꯌꯥꯒꯨꯝꯕ ꯐꯪꯕ꯭ꯔꯥ ꯃꯟꯂꯤ ꯃꯟꯂꯤ ꯑꯦꯚꯔꯦꯖꯁꯤ ꯑꯣ ꯇꯨ ꯂꯥꯛ ꯇꯨ ꯂꯥꯛꯁ ꯒꯨꯝꯕ ꯀꯣ ꯑ ꯑꯁ ꯑꯗꯨ ꯇꯨ ꯂꯥꯛꯁ ꯒꯨꯝꯕ ꯑꯗꯨꯗꯤ ꯑꯗꯨꯒꯨꯝꯕꯗꯤ ꯌꯥꯕꯅꯤꯅꯦ ꯃꯟꯂꯤꯗ ꯑꯗꯨꯝ ꯑꯗꯨꯝ ꯐꯪꯂꯗꯤ ꯎꯝ ꯎꯝ ꯎꯝ ꯎꯝ ꯑꯗꯨ ꯄꯣꯠ ꯅꯣꯏꯒꯤ ꯄꯣꯠꯇꯨꯗꯤ ꯀꯗꯥꯏꯂꯣꯝꯗ ꯁꯤ ꯒ꯭ꯔꯣꯁꯔꯤꯒꯨꯝꯕꯗꯤ ꯀꯗꯥꯏꯗꯒꯤ ꯄꯨꯔꯛꯄ꯭ꯔꯥ ꯑꯁꯥꯝꯗꯩ ꯄꯨꯔꯛꯄ꯭ꯔꯥ ꯑꯗꯨ ꯅꯠꯇꯔꯗꯤ ꯆꯤꯡ ꯆꯤꯡꯗꯒꯤ ꯀꯥꯔꯒ ꯄꯨꯔꯛꯄ꯭ꯔꯥ ꯑꯣꯔ ꯂꯣꯀꯦꯜꯂꯤ ꯒ꯭ꯔꯣꯟ ꯑꯣꯏꯕ꯭ꯔꯥ ꯑ ꯑ ꯍꯣꯏ ꯎꯝ ꯎꯝ ꯑꯣ ꯑꯣ ꯑꯣ ꯍꯣꯏ ꯍꯣꯏ ꯍꯣꯏ ꯎꯝ ꯍꯣꯏ ꯍꯣꯏ ꯎꯝ ꯎꯝ ꯎꯝ ꯍꯣꯏ ꯍꯣꯏ ꯍꯣꯏ ꯑꯗꯨ ꯂꯩꯕꯅꯤ ꯑꯗꯎ ꯍꯣꯏ ꯑꯗꯨ ꯑꯩꯈꯣꯏꯗꯤ ꯃꯅꯤꯄꯨꯔꯗ ꯃꯅꯤꯄꯨꯔꯗ ꯂꯩꯕꯅꯤꯅ ꯑꯗꯨ ꯏꯔꯥꯡ ꯊꯣꯛꯄ ꯑꯗꯨ ꯕꯟꯒꯨꯝꯕ ꯌꯥꯝ ꯂꯥꯛꯄꯅꯤꯅ ꯑꯗꯨꯒꯨꯝꯕ ꯃꯁꯤ ꯍꯤꯟꯗ꯭ꯔꯦꯟꯁꯤ ꯌꯥꯝ ꯂꯩꯔꯝꯒꯅꯤ ꯅꯣꯏꯗꯁꯨꯀꯣ ꯃꯇꯝ ꯃꯇꯝꯗꯗꯤ ꯑ ꯑ ꯑ ꯑꯣ ꯍꯣꯏ ꯍꯣꯏ ꯑꯗꯨꯒꯨꯝꯕ ꯎꯝ ꯍꯣꯏ ꯍꯣꯏ ꯍꯣꯏ ꯍꯣꯏ ꯆꯨꯝꯃꯤ ꯆꯨꯝꯃꯤ ꯎꯝ ꯎꯝ ꯍꯣꯏ ꯎꯝ ꯎꯝ ꯍꯣꯏ ꯎꯝ ꯎꯝ ꯍꯣꯏ ꯁꯤꯗꯤ ꯁꯤ ꯃꯅꯤꯄꯨꯔ ꯑꯗꯨꯒꯨꯝꯕ ꯁꯤ ꯑꯁꯤꯒꯨꯝꯕ ꯁꯤꯆ꯭ꯋꯦꯁꯟꯁꯤ ꯌꯥꯝ ꯄ꯭ꯔꯤꯗꯤꯛ ꯑꯣꯏꯗꯕꯅꯤꯅꯀꯣ ꯑꯗꯨꯝ ꯑꯦꯂꯚꯦꯟ ꯑꯋꯥꯔꯗꯁꯨ ꯑꯗꯨꯝ ꯏꯔꯥꯡ ꯊꯣꯛꯄ ꯑꯗꯨ ꯕꯟꯒꯨꯝꯕ ꯁ꯭ꯇ꯭ꯔꯥꯏꯒꯨꯝꯕꯗꯤ ꯌꯥꯝ ꯊꯣꯛꯂꯛꯄꯅꯤꯅ ꯃꯅꯤꯄꯨꯔꯗꯗꯤ ꯎꯝ ꯍꯣꯏ ꯍꯣꯏ ꯍꯣꯏ ꯍꯣꯏ ꯑꯗꯨꯗꯤ ꯍꯣꯔꯦꯟ ꯍꯣꯏ ꯄꯨꯡ ꯄꯨꯡ ꯃꯔꯤ ꯐꯣꯔ ꯊꯥꯔꯇꯤ ꯐꯥꯏꯚꯇ ꯁꯣꯏꯗꯅ ꯂꯥꯛꯛꯦꯀꯣ ꯑꯗꯨꯗꯤ ꯂꯧꯕ ꯂꯥꯛꯀꯦ ꯆꯣ ꯆꯣ ꯑꯗꯨꯗꯤ ꯊꯝꯃꯦ ꯎꯝ ꯆꯣ ꯆꯣ ꯊꯝꯃꯦ ꯊꯝꯃꯦ ꯆꯣ